ꯑꯩꯈꯣꯏꯒꯤ ꯂꯩꯀꯥꯏꯗ ꯆꯥꯎꯕ ꯀꯧꯕ ꯅꯨꯄꯥ ꯑꯃ ꯂꯩ ꯃꯍꯥꯛꯅ ꯃꯍꯥꯛꯀꯤ ꯂꯩꯐꯝ ꯊꯣꯛꯄ ꯑꯔꯨꯝꯕꯒꯤ ꯆꯥꯡ ꯑꯗꯨ ꯋꯥꯠꯄꯅ ꯃꯔꯝ ꯑꯣꯏꯔꯒ ꯑꯔꯨꯝꯕꯒꯤ ꯆꯥꯡ ꯍꯦꯟꯒꯠꯅꯕꯒꯤꯗꯃꯛꯇ ꯃꯍꯥꯛꯅ ꯌꯨꯝꯗ ꯇꯧꯕ ꯌꯥꯕꯥ ꯊꯕꯛ ꯊꯧꯔꯝ ꯀꯌꯥ ꯃꯔꯨꯝ ꯇꯧꯔꯝꯃꯤ ꯊꯕꯛꯁꯤꯡꯗꯨꯒꯤ ꯃꯅꯨꯡꯗ ꯃꯔꯨ ꯑꯣꯏꯅ ꯇꯨꯝꯕ ꯃꯇꯝ ꯍꯦꯟꯅ ꯇꯨꯝꯕ ꯍꯥꯟꯅꯗꯒꯤ ꯇꯨꯝꯕ ꯆꯥꯡꯗꯒꯤ ꯍꯦꯟꯅ ꯇꯨꯝꯕ ꯍꯥꯟꯅꯗꯒꯤ ꯆꯥꯕ ꯆꯥꯡꯗꯒꯤꯁꯨ ꯍꯦꯟꯅ ꯆꯥꯕ ꯑꯗꯨꯒ ꯄ꯭ꯔꯣꯇꯤꯟ ꯌꯥꯝꯅ ꯌꯥꯎꯕ ꯆꯤꯟꯖꯥꯛ ꯌꯥꯝꯅ ꯆꯥꯔꯝꯃꯤ ꯑꯗꯨꯒ ꯍꯣꯇꯦꯜꯒꯤ ꯍꯥꯏꯗꯤ ꯐꯠꯇꯕ ꯈꯣꯠꯇꯕ ꯍꯣꯇꯦꯜꯒꯤ ꯊꯥꯎ ꯅꯨꯡ ꯌꯥꯝꯅ ꯌꯥꯎꯕ ꯑꯃ ꯑꯃ ꯑꯗꯨ ꯅꯠꯇꯕ ꯍꯛꯆꯥꯡꯗꯁꯨ ꯀꯥꯟꯅꯕ ꯋꯦꯠꯇꯁꯨ ꯍꯦꯟꯒꯠꯄ ꯑꯗꯨꯒꯨꯝꯕ ꯆꯤꯟꯖꯥꯛ ꯀꯌꯥꯃꯔꯨ ꯆꯥꯔꯝꯃꯤ